ꯃꯦꯗꯥꯝ ꯑꯧ ꯑꯧ ꯑꯧ ꯑꯩꯁꯦ ꯁꯤꯗꯥ ꯑꯅꯧꯕ ꯂꯥꯛꯄꯅꯦꯕ ꯀꯪꯂꯥꯁꯦ ꯌꯦꯡꯅꯤꯡꯗꯅ ꯂꯝ ꯀꯣꯏꯕ ꯑꯣꯏꯅ ꯀꯩꯅꯣ ꯇꯧꯋꯦ ꯃꯦꯗꯥꯝꯅ ꯈꯔ ꯁ꯭ꯋꯥꯏꯒꯤ ꯃꯤ ꯑꯣꯏꯔꯗꯤ ꯈꯔ ꯑꯩꯉꯣꯟꯗ ꯈꯔ ꯇꯥꯛꯄꯤꯌꯣꯅꯦ ꯀꯣꯏꯕꯁꯦ ꯑꯣ ꯆꯠꯃꯤꯟꯅꯁꯤꯀꯣ ꯁꯨꯝ ꯁꯪ ꯑꯩꯗꯤ ꯌꯥꯒꯤꯅꯅ ꯃꯦꯗꯥꯝ ꯃꯇꯝ ꯑꯧ ꯑꯗꯣ ꯈꯪꯅꯕꯝꯒ ꯁꯨꯝ ꯆꯠꯃꯤꯟꯅꯔꯗꯤ ꯅꯨꯉꯥꯏꯔꯦꯗꯅ ꯌꯦꯡꯕꯗꯣ ꯑꯗꯨꯅꯦ ꯁꯤ ꯍꯦꯛ ꯆꯪꯕꯒꯤꯁꯩꯗ ꯁꯤꯗ ꯃꯤꯡꯖꯦꯟ ꯈꯥꯔꯒ ꯊꯝꯕꯁꯦ ꯀꯩ ꯑꯣꯏꯗꯣꯏꯅꯣ ꯃꯦꯗꯥꯝ ꯎꯝ

ꯑꯣ ꯁꯤ ꯀꯩꯅꯣ ꯇꯧꯕ꯭ꯔꯥ ꯑꯩꯗꯤ ꯅꯤꯡꯊꯧꯁꯤꯡꯅ ꯑꯗꯨꯝ ꯄꯨꯔꯥ ꯇꯣꯡꯉꯒ ꯁꯤꯖꯤꯟꯅꯕ꯭ꯔꯝꯕꯒ ꯍꯤꯔꯥꯕ

ꯑꯗꯨꯁꯨꯝ ꯃꯅꯨꯡꯗ ꯆꯪ ꯆꯪꯃꯤꯟꯅꯕ ꯌꯥꯒꯗ꯭ꯔꯥ ꯆꯪꯃꯤꯟꯅꯁꯤꯗꯅ ꯌꯦꯡꯃꯤꯟꯅꯁꯦ

ꯍꯣ ꯍꯣꯏ ꯑꯗꯣ ꯆꯪꯃꯤꯟꯅꯔꯁꯤꯀꯣ ꯑꯗꯨꯗꯤ ꯁꯤꯒꯤ ꯑꯍꯥꯟꯕꯗ ꯍꯦꯛ ꯂꯩꯕ ꯇꯦꯝꯄꯜꯁꯦ ꯁꯤ ꯀꯔꯤ ꯀꯔꯤ ꯇꯦꯝꯄꯜ ꯑꯣꯏꯗꯣꯏꯅꯣ ꯎꯝ

ꯇꯥꯏꯌꯦ ꯇꯥꯏꯌꯦ ꯄꯥꯈꯪꯕ ꯍꯥꯏꯕꯗꯣ ꯎꯝ ꯑꯣ ꯄꯥꯈꯪꯕꯒꯤ ꯇꯦꯝꯄꯜꯅꯦꯕꯀꯣ ꯑꯣ ꯌꯥꯏꯌꯦ ꯌꯥꯏꯌꯦ ꯈꯣꯏꯔꯝꯁꯦ ꯎꯝ ꯑꯗꯨꯗꯤ ꯑꯩ ꯑꯣ ꯑꯣ ꯑꯣ ꯈꯣꯏꯔꯝꯒꯦ ꯈꯣꯏꯔꯝꯒꯦ ꯑꯩ ꯈꯨꯡꯎꯞꯀꯨꯝꯕꯁꯦ ꯂꯧꯊꯣꯛꯑꯝꯈꯤꯒꯦꯀꯣ ꯊꯃꯝꯈꯤꯒꯦ ꯁ꯭ꯋꯥꯏꯗ ꯑꯗꯨꯒ ꯈꯣꯏꯔꯝꯕ ꯆꯪꯒꯦ ꯈꯣꯏꯔꯝꯕꯁꯤ ꯑꯗꯨꯝ ꯑꯩꯗꯤ ꯑꯩꯅ ꯀꯩꯅꯣꯝꯃ ꯀꯠꯇ꯭ꯔꯒꯁꯨ ꯑꯗꯨꯝ ꯈꯣꯏꯔꯝꯕ ꯌꯥ ꯌꯥꯕ꯭ꯔꯣ ꯑꯣ ꯑꯗꯨꯗꯤ ꯈꯣꯏꯔꯝꯕ ꯆꯪꯁꯤꯀꯣ ꯑꯗꯨ ꯈꯣꯏꯔꯝꯃꯒꯦ ꯍꯥꯟꯅ ꯎꯝ ꯌꯥꯔꯦ ꯑꯗꯨꯒ ꯀꯩꯅꯣ ꯇꯧꯋꯦ ꯃꯅꯨꯡ ꯃꯅꯨꯡꯗ ꯃ꯭ꯌꯨ ꯃ꯭ꯌꯨꯖ꯭ꯌꯝꯒꯨꯝꯕ ꯂꯩꯕ ꯂꯩꯕ ꯃꯥꯜꯂꯦ ꯑꯗꯨ ꯆꯪꯁꯤꯅꯦ ꯑꯣ ꯑꯗꯨ ꯆꯪꯃꯤꯟꯅꯔꯁꯦ ꯃ꯭ꯌꯨꯖ꯭ꯌꯝꯗꯣ ꯌꯦꯡꯅꯤꯡꯕꯅꯦ ꯃ꯭ꯌꯨꯖ꯭ꯌꯝꯗꯣ ꯊꯥꯏꯅꯒꯤ ꯄꯣꯠ ꯌꯥꯝ ꯐꯖ ꯐꯖꯕ ꯂꯩ ꯍꯥꯏꯌꯦꯕ ꯑꯩꯁꯦ ꯌꯥꯝ ꯀꯨꯏꯔꯕꯅꯦ ꯑꯩꯅ ꯌꯦꯡꯅꯤꯡꯉꯒ ꯂꯥꯛꯄꯁꯦ ꯀꯪꯂꯥꯁꯦ ꯑꯗꯣ ꯃ꯭ꯌꯨꯖ꯭ꯌꯝ ꯂꯣꯝꯗ ꯍꯥꯟꯅ ꯆꯪꯂꯁꯦ ꯃꯦꯗꯥꯝ ꯎꯝ ꯎꯝ ꯒꯥꯔꯤꯕꯨꯗꯤ ꯃꯌꯥꯝ ꯆꯦꯜꯂꯦ ꯑꯗꯣ ꯈꯣꯡꯅ ꯁꯨꯝ ꯆꯠꯄꯁꯤꯅ ꯅꯨꯡꯉꯥꯏꯑꯅꯀꯣ ꯋꯥꯀꯤꯡ ꯑꯣꯏꯅ ꯈꯣꯡꯅ ꯑꯗꯨꯝ ꯆꯠꯂꯁꯦ ꯅꯨꯡꯉꯥꯏꯌꯦ ꯁꯤꯅ ꯌꯦꯡꯉ ꯌꯦꯡꯉꯒ ꯐꯖꯕ ꯃꯌꯥꯝꯁꯤ ꯎꯝ ꯀ꯭ꯌꯨ ꯂꯦꯞꯇꯤ ꯂꯦꯞꯄ ꯇꯥꯕꯅꯤꯅꯦ ꯁꯤꯗꯤ ꯃꯤ ꯍꯥꯟꯅꯒꯤ ꯀ꯭ꯌꯨ ꯂꯩꯌꯦꯅꯦ ꯀ꯭ꯌꯨꯗ ꯂꯦꯞꯄꯁꯦ ꯎꯝ ꯑꯗꯨꯗꯤ ꯅꯨꯡ ꯑꯥ ꯑꯥ ꯎꯏꯌꯦ ꯎꯝ ꯑꯣ ꯍꯣ ꯅꯨꯡ ꯑꯆꯧꯕꯁꯤꯅ ꯎꯝ ꯃ꯭ꯌꯨꯖ꯭ꯌꯝꯁꯤꯁꯨ ꯌꯥꯝ ꯐꯖꯔꯦꯅꯦ ꯊꯥꯏꯅꯒꯤ ꯀꯩꯅꯣꯒꯤ ꯃꯌꯥꯝ ꯌꯥꯎꯔꯦꯅꯦ ꯕ꯭ꯔꯤꯇꯤꯁꯒꯤ ꯃꯤꯒꯥ ꯃꯦꯗꯥꯝ ꯊꯦꯡꯅꯕꯁꯦ ꯌꯥꯝ ꯅꯨꯡꯉꯥꯏꯔꯦ ꯁꯤ ꯑꯩꯅ ꯐꯖꯅ ꯈꯪꯗꯕꯗꯣ ꯃꯦꯗꯥꯝꯅ ꯊꯦꯡꯅꯔꯒ ꯃꯌꯥꯝ ꯍꯥꯏꯕꯤꯕꯁꯦ ꯌꯥꯝ ꯅꯨꯡꯉꯥꯏꯔꯦꯀꯣ ꯊꯦꯡꯀ꯭ꯌꯨ ꯎꯝ ꯍꯣ ꯍꯣ ꯍꯣ ꯂꯥꯛꯀꯦ ꯑꯗꯨꯝ ꯃꯊꯪ ꯂꯥꯛꯄꯀꯥꯟꯗ ꯑꯃꯨꯛꯀ ꯊꯦꯡꯅꯁꯦ ꯑꯥ ꯑꯧ ꯑꯧ ꯕꯕꯥꯏ